ꯁꯤꯡꯖꯨ ꯄ꯭ꯂꯦꯠ ꯑꯃꯈꯛꯇ ꯄꯤꯕꯤꯌꯨꯕ ꯕꯣꯔꯥꯁꯨ ꯈꯔ ꯍꯥꯞꯄꯤꯔꯛꯑꯣ ꯆꯠꯅꯤꯖꯨ ꯍꯥꯞꯄꯤꯔꯛꯑꯣ ꯁꯣꯁꯁꯨ ꯍꯥꯞꯄꯤꯔꯛꯑꯣ ꯆꯥꯖꯨ ꯍꯥꯞꯄꯤꯔꯛꯑꯣ ꯑꯗꯒꯤ ꯀꯩ ꯀꯩꯅꯣ ꯆꯥꯕ ꯌꯥꯕ ꯃꯔꯣꯏ ꯃꯔꯣꯏ ꯀꯩ ꯀꯥꯁꯨ ꯑꯗꯨꯝ ꯁꯣꯏꯖꯟꯕꯤꯔꯛꯑꯣ